ꯂꯥꯛ ꯑꯃꯒ ꯂꯤꯁꯤꯡ ꯇꯥꯔꯥꯒ ꯆꯥꯃꯉꯥ ꯍꯨꯝꯐꯨꯇꯔꯥꯒ ꯃꯥꯊꯣꯏ ꯂꯥꯛ ꯑꯃꯒ ꯂꯤꯁꯤꯡ ꯃꯉꯥꯒ ꯆꯅꯤ ꯇꯔꯥꯒ ꯍꯨꯝꯗꯣꯏ ꯂꯥꯛ ꯂꯥꯛ ꯃꯉꯥꯒ ꯆꯥꯃꯉꯥ ꯀꯨꯟꯊ꯭ꯔꯥ ꯂꯥꯛ ꯇꯔꯦꯠꯀ ꯂꯤꯁꯤꯡ ꯌꯥꯡꯈꯩ ꯍꯨꯝꯗꯣꯏ ꯑꯗꯨꯒ ꯂꯥꯛ ꯅꯤꯄꯥꯜꯒ ꯆꯥꯃꯉꯥꯒ ꯍꯨꯝꯐꯨꯇꯔꯥ